ꯑꯣꯇꯣ ꯗ꯭ꯔꯥꯏꯚꯔ ꯆꯥꯎꯕ ꯅꯠꯇ꯭ꯔꯣ ꯉꯁꯥꯏꯗꯒꯤ ꯑꯩꯅ ꯐꯣꯟ ꯇꯧꯔꯤꯁꯦ ꯄꯥꯏꯔꯛꯇ꯭ꯔꯤꯁꯦ ꯀꯩꯒꯤꯅꯣ ꯑꯩꯅ ꯉꯔꯥꯡ ꯀꯩ ꯍꯥꯏꯈꯤꯒꯦ ꯄꯨꯡ ꯇꯥꯔꯥ ꯅꯪꯅꯕ ꯑꯦꯌꯥꯔꯄꯣꯔꯠꯐꯥꯎ ꯊꯤꯟꯒꯗꯕꯅꯤ ꯍꯥꯏꯈꯤꯕ ꯅꯠꯇ꯭ꯔꯣ ꯍꯧꯖꯤꯛꯐꯥꯎꯕ ꯂꯥꯛꯇ꯭ꯔꯤꯁꯤ ꯀꯩꯒꯤꯅꯣ ꯄꯩꯁꯥ ꯄꯤꯔꯣꯏꯅ ꯈꯟꯂꯤꯕ꯭ꯔꯣ ꯄꯩꯁꯥ ꯄꯤꯔꯒꯅꯤꯅ ꯅꯦꯛꯇꯣꯔꯤꯁꯦ ꯍꯧꯖꯤꯛꯐꯥꯎꯕ ꯅꯪꯅ ꯂꯥꯛꯇ꯭ꯔꯕꯅꯤꯅ ꯑꯩ ꯃꯤꯒꯤ ꯑꯃꯒꯤ ꯑꯣꯇꯣ ꯅꯦꯛꯑꯦ ꯆꯠꯂꯒꯦ ꯇꯧꯔꯦ ꯂꯥꯛꯑꯅꯣ ꯑꯣꯇꯣ ꯗ꯭ꯔꯥꯏꯚꯔ ꯑꯃ ꯑꯣꯏꯔꯒ ꯑꯗꯨꯛ ꯌꯥꯝꯅ ꯍꯥꯏꯅꯈꯤꯕ ꯋꯥ ꯉꯥꯛꯇꯕ ꯑꯗꯨ ꯑꯣꯏꯔꯗꯤ ꯂꯥꯛꯑꯅꯣ ꯑꯩ ꯑꯇꯣꯞꯄ ꯑꯃꯗ ꯆꯠꯂꯦ